ꯍꯜꯂꯣ ꯑꯥ ꯑꯥ ꯃꯥꯟꯅꯦ ꯃꯥꯟꯅꯦ ꯀꯅꯥ ꯑꯣꯏꯕꯤꯔꯒꯦ ꯑꯣ ꯑꯣ ꯑꯣ ꯑꯣ ꯀꯩꯅꯣꯗꯣ ꯕꯤꯀꯥꯁ ꯕꯤꯀꯥꯁ ꯑꯣꯏꯔꯝꯒꯅꯤ ꯑꯗꯨꯗꯤ ꯎꯝ ꯎꯝꯎꯝ ꯎꯝ ꯌꯨꯝ ꯌꯨꯝ ꯈꯔ ꯍꯥꯏꯁꯦ ꯀꯩꯅꯣꯝꯇ ꯍꯪꯖꯒꯦ ꯀꯩꯅꯣꯗꯣ ꯀꯩꯅꯣ ꯍꯥꯏꯗꯤ ꯃꯦꯟ ꯔꯣꯗ ꯃꯦꯟ ꯔꯣꯗ ꯃꯄꯥ ꯑꯣꯏꯔꯤꯕ꯭ꯔꯥ ꯅꯠꯇ꯭ꯔꯒꯅ ꯑꯣ ꯑꯣ ꯑꯗꯨꯗꯤ ꯃꯊꯣꯟ ꯑꯍꯨꯝꯒꯨꯝꯕ ꯍꯥꯏꯗꯤ ꯌꯨꯝꯁꯤ ꯃꯤꯅ ꯍꯥꯟꯅ ꯂꯩꯔꯝꯃꯕ ꯄꯣꯠꯂꯥ ꯅꯠꯇ꯭ꯔꯒꯅ ꯀꯩꯅꯣ ꯑꯗꯨꯝ ꯅꯧꯅ ꯁꯥꯕ꯭ꯔꯥ ꯎꯝ ꯑꯣ ꯑꯣ ꯑꯣ ꯑꯣ ꯃꯊꯣꯟ ꯑꯍꯨꯝꯁꯤꯗ ꯀꯩꯅꯣ ꯇꯧꯕꯤꯕ꯭ꯔꯥ ꯕꯥꯠꯔꯨꯝ ꯑꯦꯇꯦꯁ ꯇꯧꯕ꯭ꯔꯥ ꯀꯃꯥꯏꯅ ꯇꯧꯒꯦ ꯃꯊꯣꯅꯁꯦ ꯑꯣ ꯆꯥꯎꯔꯥꯛꯅ ꯄꯩꯁꯥ ꯀꯩꯌꯥꯃꯨꯛꯇꯤ ꯑꯣꯏꯅꯤ ꯎꯝ ꯎꯝ ꯑꯣ ꯇꯥꯊꯣꯛ ꯇꯥꯁꯤꯟꯒꯤꯁꯤꯗꯤ ꯍꯌꯦꯡ ꯁꯤꯗ ꯃꯄꯨꯗꯨ ꯎꯅꯔꯒ ꯑꯗꯨꯃꯥꯏꯅ ꯈꯟꯕꯤꯗꯣꯏꯔꯥ ꯅꯠꯇꯔꯒ ꯀꯃꯥꯏꯅ ꯇꯧꯕ ꯃꯣꯏꯁꯦ

ꯑꯣ ꯍꯧꯖꯤꯛꯀꯤ ꯁꯤꯒꯤ ꯌꯨꯝꯁꯤ ꯌꯨꯝ ꯃꯈꯥꯁꯤꯗ ꯑꯗꯨꯝ ꯑꯩꯈꯣꯏ ꯒꯥꯔꯗꯦꯟꯒꯨꯝꯕ ꯃꯆꯥꯒꯨꯝꯕ ꯑꯗꯨꯝ ꯂꯩꯒꯗ꯭ꯔꯥ ꯑꯗꯨꯃꯥꯏ ꯀꯃꯥꯏꯅ

ꯑꯣ ꯃꯆꯨꯁꯤ ꯑꯣꯏꯕ ꯌꯨꯝꯗꯤ

ꯑꯉꯧꯕꯅ ꯑꯣꯏꯕ ꯑꯣ ꯃꯅꯤꯡꯒꯤꯗꯤ ꯀꯔꯤ ꯃꯆꯨꯅ ꯁꯪꯕꯤꯒꯦ ꯑꯣ ꯆꯥꯎꯔꯥꯛꯅ ꯀꯌꯥꯃꯨꯛꯀ ꯂꯩꯖꯥꯠꯅꯣ

ꯑꯣ ꯑꯣ ꯑꯣ ꯑꯗꯨꯗꯤ ꯌꯥꯝ ꯐꯔꯦ ꯑꯗꯨꯗꯤ ꯍꯌꯦꯡ ꯑꯩ ꯑꯗꯨꯝ ꯂꯥꯛꯆꯔꯒꯦ ꯄꯨꯡ ꯇꯔꯥ ꯇꯥꯔꯛꯄꯩ ꯑꯗꯨꯋꯥꯏꯗꯨꯗ ꯑꯗꯨꯒ ꯀꯩꯅꯣ ꯇꯧꯔꯁꯤ ꯀꯣꯜ ꯑꯗꯨꯝ ꯇꯧꯖꯔꯛꯀꯦ ꯑꯣ ꯊꯝꯖꯔꯦ ꯑꯗꯨꯗꯤ